ꯑꯩꯈꯣꯏꯒꯤ ꯂꯝꯗꯝꯗ ꯇꯨꯔꯤꯁꯤꯡꯅ ꯂꯥꯛꯄꯒꯤ ꯌꯥꯝꯅ ꯈꯨꯗꯣꯡ ꯆꯥꯕ ꯊꯥ ꯍꯥꯏꯔꯒꯗꯤ ꯁꯦꯞꯇꯦꯝꯕꯔ ꯑꯣꯛꯇꯣꯕꯔ ꯅꯣꯕꯦꯝꯕꯔ ꯗꯤꯁꯦꯝꯕꯔ ꯖꯅ꯭ꯋꯥꯔꯤ ꯐꯦꯕ꯭ꯋꯥꯔꯤ ꯍꯥꯏꯔꯤꯕ ꯊꯥ ꯑꯁꯤꯒꯤ ꯊꯥꯁꯤꯡ ꯑꯁꯤꯒꯤ ꯃꯅꯨꯡꯗ ꯂꯥꯛꯄꯗ ꯌꯥꯝꯅ ꯈꯨꯗꯣꯡ ꯆꯥꯏ ꯃꯔꯝꯗꯤ ꯃꯇꯝ ꯑꯁꯤꯗ ꯅꯣꯡꯂꯩ ꯅꯨꯡꯁꯤꯠ ꯍꯥꯕꯁꯨ ꯂꯩꯇꯦ ꯅꯣꯡ ꯅꯨꯡꯁꯤꯠꯀꯤ ꯐꯤꯕꯝꯁꯨ ꯌꯥꯝꯅ ꯀꯩꯍꯦꯟꯅ ꯐꯤꯕꯝ ꯁꯣꯛꯄ ꯍꯥꯏꯕꯗꯨ ꯑꯣꯏꯗꯕꯅ ꯃꯔꯝ ꯑꯣꯏꯔꯒ ꯍꯥꯏꯔꯤꯕ ꯊꯥꯁꯤꯡ ꯑꯁꯤꯗ ꯂꯝꯀꯣꯏꯕ ꯂꯥꯛꯄꯁꯤꯡꯗ ꯌꯥꯝꯅ ꯈꯨꯗꯣꯡ ꯆꯥꯕ ꯑꯣꯏ ꯀꯔꯤꯒꯨꯝꯕ ꯅꯠꯇ꯭ꯔꯕꯗꯤ ꯑꯇꯣꯞꯄ ꯃꯇꯝꯗ ꯂꯥꯛꯄ ꯃꯇꯝꯗ ꯑꯩꯈꯣꯏꯒꯤ ꯂꯝꯗꯝ ꯑꯁꯤꯗ ꯇꯨꯔꯤꯁꯤꯡꯗ ꯌꯥꯝꯅ ꯀꯥ ꯍꯦꯟꯕ ꯁꯥꯕ ꯅꯠꯇ꯭ꯔꯒꯅ ꯅꯣꯡꯂꯩ ꯅꯨꯡꯁꯤꯠꯀꯤ ꯈꯨꯗꯣꯡ ꯆꯥꯗꯕ ꯀꯌꯥꯁꯨ ꯊꯦꯡꯅꯕ ꯌꯥꯎꯏ